ꯑꯩꯅ ꯑꯩꯒꯤ ꯍꯤꯡꯒꯣꯟꯗꯒꯨꯝꯕ ꯒꯝꯂꯥꯗꯒꯨꯝꯕ ꯊꯥꯕ ꯄꯥꯝꯕꯤꯁꯤꯡꯁꯦ ꯀꯩꯅꯣ ꯇꯧꯅꯕꯒꯤ ꯃꯁꯥ ꯐꯅ ꯍꯦꯟꯅ ꯐꯟꯅꯕꯒꯤ ꯂꯩꯅꯕꯒꯤꯗꯃꯛꯇ ꯑꯩꯅ ꯑꯩꯒꯤ ꯑꯀꯣꯏꯕꯗ ꯂꯩꯔꯤꯕ ꯏꯕꯨꯡ ꯏꯄ꯭ꯋꯥꯁꯤꯡ ꯑꯗꯒꯤ ꯑꯩꯒꯤ ꯑꯩꯅ ꯊꯕꯛ ꯇꯧꯕꯗ ꯏꯁꯇꯥꯞꯁꯤꯡ ꯑꯗꯨꯗꯒꯤ ꯃꯈꯣꯏꯗꯒꯤ ꯄꯧꯇꯥꯛ ꯑꯁꯤ ꯂꯧꯋꯤ ꯑꯗꯨꯒ ꯀꯩꯅꯣ ꯑꯩꯈꯣꯏꯒꯤ ꯄꯥꯝꯕꯤꯁꯤꯡꯗꯣ ꯐꯅꯉꯥꯏꯒꯤꯗꯃꯛꯇ ꯑꯩꯅ ꯃꯣꯏꯒꯤꯗꯒꯤ ꯄꯥꯎꯇꯥꯛ ꯂꯧꯔꯒ ꯃꯣꯏꯅ ꯇꯧꯕ ꯇꯧ ꯍꯥꯏꯕꯗꯣ ꯇꯧꯋꯤ